ꯇꯦꯛꯅꯣꯂꯣꯖꯤꯒꯤ ꯂꯝꯗ ꯆꯥꯎꯈꯠꯂꯥꯛꯄꯁꯤꯅ ꯑꯩꯉꯣꯟꯗ ꯑꯗꯨꯛꯀꯤ ꯃꯇꯤꯛ ꯀꯥꯟꯅꯕ ꯄꯤ ꯑꯩꯇ ꯅꯠꯇꯦ ꯃꯤꯄꯨꯝ ꯈꯨꯗꯤꯡꯃꯛꯇ ꯑꯗꯨꯛꯀꯤ ꯃꯇꯤꯛ ꯀꯥꯟꯅꯕ ꯅꯨꯉꯥꯏꯕ ꯑꯔꯥꯏꯕ ꯊꯕꯛ ꯍꯤꯔꯝ ꯈꯨꯗꯤꯡꯃꯛꯇ ꯑꯗꯨꯛꯀꯤ ꯃꯇꯤꯛ ꯀꯥꯟꯅꯕ ꯄꯤꯈ꯭ꯔꯦ ꯈꯨꯗꯝ ꯑꯣꯏꯅ ꯍꯥꯏꯔꯕꯗ

ꯐ꯭ꯂꯥꯏꯠꯅꯥ ꯃꯔꯝ ꯑꯣꯏꯔꯒ ꯑꯩꯈꯣꯏ ꯑꯩꯅ ꯂꯩꯔꯤꯕ ꯃꯐꯝꯁꯤꯗꯒꯤꯅ ꯗꯤꯜꯍꯤꯗ ꯆꯠꯀꯦꯔꯥ ꯕꯣꯝꯕꯦꯗ ꯆꯠꯀꯦꯔꯥ ꯑꯃꯦꯔꯤꯀꯥꯗ ꯆꯠꯀꯦꯔꯥ ꯑꯇꯦꯟꯕ ꯃꯇꯝꯗ ꯌꯥꯝꯅ ꯁꯥꯡꯗꯕꯅ ꯌꯥꯝꯅ ꯇꯦꯟꯕ ꯃꯇꯝꯗ ꯂꯝ ꯁꯥꯡꯕꯒꯤ ꯃꯇꯨꯡ ꯏꯟꯅ ꯈꯔꯗꯤ ꯑꯗꯨꯝ ꯈꯦꯅꯕ ꯂꯩꯒꯅꯤ ꯑꯗꯨꯕꯨ ꯈꯔꯗꯤ ꯑꯗꯨꯝ ꯊꯨꯖꯤꯜꯍꯜꯂꯦ ꯐ꯭ꯂꯥꯏꯠꯅ ꯑꯗꯨꯛꯀꯤ ꯃꯇꯤꯛ ꯆꯠꯊꯣꯛ ꯆꯠꯁꯤꯟꯗ ꯑꯔꯥꯏꯕ ꯁꯥꯡꯍꯟꯗꯕ ꯌꯥꯝꯅ ꯄꯨꯡ ꯈꯔꯗ ꯑꯗꯨꯝ ꯌꯧꯍꯟꯕ ꯑꯗꯨꯃꯥꯏꯅ ꯀꯥꯟꯅꯕ ꯄꯤ ꯑꯗꯣ ꯍꯧꯖꯤꯛ ꯆꯥꯎꯈꯠꯂꯛꯄꯅ ꯃꯔꯝ ꯑꯣꯏꯔꯒ ꯇꯦꯛꯅꯣꯂꯣꯖꯤꯅꯥ ꯃꯔꯝ ꯑꯣꯏꯔꯒ ꯑꯩꯈꯣꯏ ꯍꯥꯟꯅ ꯌꯣꯄꯥꯛꯅ ꯇꯧꯔꯝꯃꯤ ꯍꯧꯖꯤꯛ ꯖꯦ ꯁꯤ ꯕꯤ ꯑꯗꯒꯤ ꯁꯤꯒꯨꯝꯕ ꯀꯥꯟꯅꯕ ꯀꯌꯥꯃꯔꯨꯝ ꯑꯩꯈꯣꯏ ꯊꯕꯛ ꯊꯧꯔꯝ ꯀꯌꯥꯗ ꯁꯤꯖꯤꯟꯅꯔꯤ ꯑꯗꯒꯤ ꯑꯩꯈꯣꯏ ꯀꯩꯅꯣ ꯇꯧꯕ ꯍꯥꯟꯅ ꯂꯧꯎ ꯁꯤꯡꯎꯕꯒꯤ ꯋꯥꯐꯝꯗ ꯍꯥꯏꯔꯒꯅ ꯑꯩꯈꯣꯏ ꯍꯥꯟꯅꯗꯤ ꯊꯥꯡꯒꯣꯜꯅ ꯈꯧꯔꯝꯃꯤ ꯌꯥꯝꯅ ꯋꯥꯅ ꯍꯧꯖꯤꯛꯇꯤ ꯃꯦꯁꯤꯟ ꯊꯣꯛꯂꯛꯑꯦ ꯃꯦꯁꯤꯟꯅ ꯑꯗꯨꯝ ꯈꯥꯎꯈꯔꯦ ꯂꯧ ꯌꯩꯕꯁꯨ ꯆꯩꯔꯣꯡ ꯇꯧꯗꯅ ꯌꯩꯅꯔꯝꯃꯤ ꯐꯧꯕꯤ ꯍꯥꯏꯗꯅ ꯇꯧꯅꯔꯝꯃꯤ ꯍꯧꯖꯤꯛꯇꯤ ꯂꯧ ꯌꯩꯕꯒꯤ ꯃꯦꯁꯤꯟ ꯊꯣꯔꯛꯇꯅ ꯃꯦꯁꯤꯟꯅ ꯑꯗꯨꯝ ꯌꯥꯝꯅ ꯇꯦꯟꯕ ꯃꯇꯝꯗ ꯑꯗꯨꯝ ꯄꯨꯡ ꯈꯔꯗ ꯑꯗꯨꯝ ꯂꯣꯏꯔꯦ ꯄꯨꯡ ꯃꯉꯥ ꯆꯪꯒꯗꯕꯗꯨ ꯄꯨꯡ ꯑꯅꯤꯗ ꯑꯗꯨꯝ ꯂꯣꯏꯁꯜꯂꯦ ꯑꯁꯨꯃꯥꯏꯅ ꯇꯧꯗꯅ ꯇꯦꯛꯀꯣꯅꯣꯂꯣꯖꯤꯁꯤꯡꯅ ꯑꯩꯈꯣꯏꯗ ꯑꯗꯨꯛꯀꯤ ꯃꯇꯤꯛ ꯀꯥꯟꯅꯕ ꯄꯤ ꯍꯧꯖꯤꯛ ꯑꯩꯈꯣꯏ ꯑꯃꯦꯔꯤꯀꯥꯗ ꯑꯔꯥꯞꯄ ꯃꯐꯝ ꯌꯨꯔꯣꯞ ꯀꯥꯎꯟꯇ꯭ꯔꯤꯗ ꯑꯩꯈꯣꯏ ꯐꯣꯟꯒꯤ ꯈꯨꯊꯥꯡꯗ ꯑꯩꯈꯣꯏ ꯚꯤꯗꯤꯌꯣ ꯀꯣꯜꯅꯆꯤꯡꯕ ꯇꯧꯅꯔꯒ ꯁꯥꯛꯀ ꯁꯥꯛꯀ ꯎꯟꯅꯗꯅ ꯋꯥꯔꯤ ꯋꯥꯇꯥꯏ ꯁꯥꯕꯒꯤ ꯈꯨꯗꯣꯡꯆꯥꯕ ꯑꯗꯨꯒꯨꯝꯕ ꯀꯥꯟꯅꯕ ꯀꯌꯥꯃꯔꯨꯝ ꯄꯤꯈ꯭ꯔꯦ ꯑꯩꯈꯣꯏꯒꯤ ꯇꯦꯛꯅꯣꯂꯣꯖꯤꯁꯤꯅ ꯃꯔꯝ ꯑꯣꯏꯔꯒ ꯑꯗꯣ ꯇꯦꯛꯅꯣꯂꯣꯖꯤ ꯍꯥꯏꯕꯁꯤ ꯃꯇꯝ ꯃꯇꯝꯒꯤ ꯃꯇꯨꯡ ꯏꯟꯅ ꯆꯥꯎꯈꯠꯂꯛꯄ ꯁꯨꯝ ꯁꯨꯝ ꯆꯥꯎꯈꯠꯂꯛꯄꯅ ꯃꯔꯝ ꯑꯣꯏꯔꯒ ꯑꯩꯈꯣꯏ ꯍꯧꯖꯤꯛ ꯍꯧꯖꯤꯛꯇ ꯗ꯭ꯔꯣꯟꯅ ꯆꯤꯡꯕ ꯊꯥꯒꯠꯇꯅ ꯃꯊꯛꯇ ꯗ꯭ꯔꯣꯟ ꯊꯥꯒꯠꯇꯅ ꯑꯩꯈꯣꯏ ꯃꯈꯥꯗ ꯊꯧꯗꯣꯛ ꯋꯥꯊꯣꯛ ꯊꯣꯛꯄ ꯀꯔꯤꯒꯨꯝꯕ ꯀ꯭ꯔꯥꯏꯝ ꯂꯩꯕ꯭ꯔꯥ ꯅꯠꯇ꯭ꯔꯒꯅ ꯀꯔꯤꯒꯨꯝꯕ ꯀꯔꯤ ꯊꯧꯗꯣꯛ ꯊꯣꯛꯏ ꯀꯃꯥꯏ ꯇꯧꯔꯤ ꯅꯠꯇ꯭ꯔꯒꯅ ꯍꯔꯥꯎ ꯀꯨꯝꯍꯩꯅ ꯆꯤꯡꯕ ꯁꯤꯒꯨꯝꯕ ꯑꯩꯈꯣꯏꯒꯤ ꯄꯨꯂꯤꯁ ꯀꯃꯥꯟꯗꯣ ꯑꯗꯒꯤ ꯑꯩꯈꯣꯏꯒꯤ ꯄꯥꯕ꯭ꯂꯤꯛꯁꯤꯡꯅ ꯌꯥꯝꯅ ꯑꯔꯥꯏꯕ ꯃꯑꯣꯡꯗ ꯑꯩꯈꯣꯏꯒꯤ ꯃꯈꯥꯗ ꯀꯔꯤ ꯇꯧꯔꯤ ꯀꯔꯤ ꯇꯧꯔꯤ ꯍꯥꯏꯕꯗꯨ ꯑꯔꯥꯏꯕ ꯃꯑꯣꯡꯗ ꯈꯪꯗꯣꯛꯛꯞ ꯉꯝꯃꯤ ꯊꯤꯗꯣꯛꯄ ꯉꯝꯃꯤ ꯇꯦꯛꯅꯣꯂꯣꯖꯤꯁꯤꯅ ꯃꯔꯝ ꯑꯣꯏꯔꯒ ꯑꯗꯣ ꯍꯧꯖꯤꯛ ꯆꯥꯎꯈꯠꯂꯛꯄꯥꯒꯤ ꯃꯇꯨꯡ ꯏꯟꯅ ꯇꯦꯛꯅꯣꯂꯣꯖꯤ ꯆꯥꯎꯈꯠꯂꯛꯄꯅ ꯃꯔꯝ ꯑꯣꯏꯔꯒ ꯑꯩꯈꯣꯏ ꯊꯥ ꯐꯧꯗ ꯀꯥꯔꯕꯅꯦ ꯃꯥꯔꯁꯇꯥ ꯈꯨꯟꯗꯕ ꯒꯤ ꯈꯨꯨꯗꯣꯡꯆꯥꯕ ꯂꯩꯔꯅꯤ ꯍꯥꯏꯕꯒꯤ ꯄꯣꯠꯁꯨ ꯂꯩꯅꯈ꯭ꯔꯕꯅꯦ ꯑꯩꯈꯣꯏ ꯃꯥꯔꯁ ꯊꯥ ꯂꯩꯕꯥꯛ ꯌꯧꯅꯔꯕꯅꯤ ꯈꯝ ꯊꯦꯡꯅ ꯆꯥꯎꯈꯠꯂꯛꯄ ꯍꯥꯏꯕꯁꯤ ꯍꯧꯖꯤꯛ ꯊꯥ ꯂꯩꯕꯥꯛ ꯀꯥꯟꯅꯔꯕꯅꯤ ꯑꯗꯨꯒ ꯑꯩꯈꯣꯏ ꯃꯤꯁꯥꯏꯟ ꯔꯣꯛꯀꯦꯠ ꯑꯗꯨꯅ ꯀꯌꯥꯃꯔꯨꯝ ꯑꯩꯈꯣꯏꯅꯥ ꯁꯔꯤꯕ ꯇꯦꯛꯅꯣꯂꯣꯖꯤꯒꯤ ꯄꯣꯠꯂꯝꯁꯤꯡ ꯃꯁꯤꯅ ꯑꯩꯈꯣꯏꯒꯤ ꯋꯥꯔ ꯐꯤꯜꯗ ꯑꯣꯏꯒꯦꯔ ꯅꯠꯠꯇ꯭ꯔꯒꯅ ꯑꯩꯈꯣꯏꯒꯤ ꯁ꯭ꯇꯦꯠꯀꯤ ꯑꯣꯏꯕ ꯀꯥꯎꯟꯇ꯭ꯔꯤꯒꯤ ꯑꯣꯏꯕ ꯑꯗꯨꯒꯨꯝꯂꯕ ꯄ꯭ꯔꯣꯇꯦꯛꯁꯟꯒꯤ ꯑꯣꯏꯕ ꯄꯣꯠ ꯀꯌꯥꯃꯔꯨꯝ ꯂꯩꯈꯔꯦ ꯁꯤꯒꯨꯝ ꯁꯤꯒꯨꯝꯕ ꯇꯦꯛꯅꯣꯂꯣꯖꯤꯁꯤꯡꯅ ꯀꯥꯟꯅꯕ ꯑꯩꯈꯣꯏ ꯃꯤꯑꯣꯏꯕꯗ ꯑꯗꯨꯛꯀꯤ ꯃꯇꯤꯛ ꯀꯥꯟꯅꯕ ꯀꯌꯥꯃꯔꯨꯝ ꯄꯤꯔꯤ ꯑꯗꯨ ꯌꯥꯝꯅ ꯍꯥꯏꯅꯤꯉꯥꯏ ꯂꯩ ꯇꯦꯛꯅꯣꯂꯣꯖꯤꯒꯤ ꯃꯇꯥꯡꯗꯗꯤ ꯉꯁꯤꯗꯒꯤꯅ ꯅꯣꯉꯥꯜꯂꯐꯥꯎ ꯍꯥꯏꯗꯅꯁꯨ ꯂꯣꯏꯕ ꯅꯥꯏꯔꯔꯣꯏ ꯑꯗꯨꯛꯀꯤ ꯃꯇꯤꯛ ꯁꯪꯈ꯭ꯔꯅꯤ ꯑꯗꯣ ꯌꯥꯝꯅ ꯁꯥꯡꯅꯁꯨ ꯍꯥꯏꯖꯔꯣꯏ ꯑꯇꯦꯟꯕ ꯃꯇꯝ ꯈꯔꯁꯤꯗ ꯇꯦꯛꯅꯣꯂꯣꯖꯤꯅ ꯑꯩꯈꯣꯏꯗ ꯄꯤꯕ ꯀꯥꯟꯅꯕ ꯑꯩꯉꯣꯟꯗ ꯄꯤꯕꯇꯥ ꯅꯠꯇꯅ ꯀꯅꯥ ꯀꯅꯥꯒꯨꯝꯕ ꯑꯦꯇꯣꯞ ꯑꯇꯣꯞꯄ ꯍꯧꯖꯤꯛꯀꯤ ꯉꯁꯤꯒꯤ ꯃꯤꯔꯣꯟꯁꯤꯗ ꯄꯤꯔꯤꯕ ꯀꯥꯟꯅꯕ ꯀꯌꯥꯃꯔꯨꯝꯁꯤꯡꯗꯗꯨꯒꯤ ꯃꯔꯛꯇ ꯑꯩꯅ ꯄꯣꯠ ꯈꯔ ꯗꯤꯚꯥꯏꯁ ꯈꯔ ꯄꯟꯈ꯭ꯔꯦ ꯃꯁꯤꯇ ꯅꯠꯇꯦ ꯃꯌꯥꯝ ꯑꯃ ꯂꯩ ꯑꯗꯣ ꯍꯥꯏꯔꯤꯕ ꯈꯔꯁꯤꯅ ꯑꯩ ꯂꯣꯏꯁꯤꯟꯖꯔꯒꯦ